ꯕꯥꯏꯛ ꯒꯥꯔꯤꯅ ꯆꯠꯄ ꯀꯥꯔꯗ ꯆꯠꯄ ꯄꯥꯝꯗꯦ ꯕꯥꯏꯛꯇ ꯆꯠꯄ ꯄꯥꯝꯃꯤ ꯃꯔꯝꯗꯤ ꯀꯔꯤꯒꯤꯅꯣ ꯍꯥꯏꯕ ꯃꯇꯝꯗ ꯕꯥꯔꯠꯀꯤ ꯇꯣꯉꯥꯟ ꯇꯣꯉꯥꯟꯕ ꯖꯒꯥꯗ ꯕꯥꯏꯛꯅ ꯆꯠꯄ ꯍꯥꯏꯕꯁꯤ ꯖꯒꯥꯁꯤꯡ ꯃꯐꯝꯁꯨ ꯈꯪꯉꯤ ꯗꯦꯟ ꯑꯗꯨꯗꯨꯒ ꯑꯩꯅ ꯆꯠꯂꯤꯕꯗꯨ ꯉꯁꯥꯏꯒꯤ ꯂꯝꯕꯤꯗꯨꯗ ꯆꯠꯄ ꯃꯇꯝꯗ ꯂꯝꯕꯤ ꯆꯠꯄ ꯃꯇꯝꯗ ꯂꯝꯕꯤꯁꯨ ꯈꯪꯉꯅꯤ ꯃꯐꯝ ꯖꯒꯥ ꯖꯒꯥꯁꯨ ꯈꯪꯉꯅꯤ ꯑꯗꯒꯤ ꯏꯁꯥꯗ ꯑꯩꯈꯣꯏꯒꯤ ꯑꯩꯈꯣꯏꯒꯤ ꯀꯩꯍꯥꯏꯇꯥꯔꯦ ꯑꯦꯛꯁꯇ꯭ꯔꯥ ꯑꯦꯐ꯭ꯔꯠ ꯑꯃ ꯆꯪꯉꯔꯣꯏ ꯏꯁꯥꯅ ꯑꯗꯨꯝ ꯕꯣꯂꯨꯟꯇꯔꯤꯂꯤ ꯑꯗꯨꯝ ꯆꯠꯂꯅꯤ ꯑꯗꯨꯒ ꯕꯥꯏꯛꯅ ꯆꯠꯄꯁꯦ ꯑꯇꯣꯞꯄ ꯖꯒꯥꯗ ꯆꯠꯄꯁꯦ ꯑꯩ ꯄꯥꯝꯖꯩ ꯃꯔꯝ ꯀꯔꯤꯒꯤꯅꯣ ꯍꯥꯏꯕ ꯃꯇꯝꯗ ꯕꯥꯏꯛ ꯊꯧꯕꯁꯤ ꯊꯧꯔꯒ ꯆꯠꯄꯅ ꯑꯩꯉꯣꯟꯗ ꯀꯝꯐꯣꯔꯇꯦꯕꯜ ꯑꯣꯏ ꯑꯗꯨꯒ ꯃꯐꯝ ꯖꯒꯥ ꯖꯒꯥ ꯐꯖ ꯐꯖꯕ ꯖꯒꯥ ꯖꯒꯥ ꯖꯒꯥ ꯆꯠꯄ ꯉꯝꯃꯤ ꯑꯃꯁꯨꯡ ꯕꯥꯏꯛ ꯔꯦꯂꯤꯅꯆꯤꯡꯕ ꯆꯠꯄ ꯃꯇꯝꯗ ꯑꯩꯈꯣꯏꯅ ꯎꯕꯗ ꯑꯩꯈꯣꯏ ꯃꯗꯨꯒꯤ ꯃꯤꯠꯌꯦꯡ ꯌꯦꯡꯕꯗ ꯐꯖꯕ ꯑꯗꯨꯃꯥꯏꯅ ꯑꯣꯏ ꯍꯥꯏꯇꯥꯔꯦ